ꯁꯥ ꯅꯨꯡ ꯌꯣꯛꯂꯒ ꯍꯥꯏꯕꯁꯤ ꯑꯩ ꯏꯁꯥꯒꯤ ꯑꯣꯏꯅꯗꯤ ꯑꯩ ꯊꯦꯕ ꯀꯩꯀꯥ ꯈꯔ ꯌꯣꯛꯆꯩ ꯑꯗꯨꯒ ꯑꯩꯒꯤ ꯉꯥꯅꯨ ꯀꯩꯀꯥ ꯌꯦꯟ ꯀꯩꯀꯥ ꯈꯔꯁꯨ ꯌꯣꯛꯆꯩ ꯁꯥ ꯁꯟꯒꯨꯝꯕ ꯌꯥꯎꯒꯨꯝꯕꯗꯤ ꯏꯁꯥꯅ ꯌꯣꯛꯆꯗ꯭ꯔꯦ ꯑꯗꯣ ꯁꯤꯒꯤ ꯊꯦꯕꯒꯤ ꯌꯣꯛꯄꯁꯤꯗ ꯀꯩꯗꯧꯒꯦ ꯍꯥꯏ ꯃꯇꯝꯗ ꯑꯅꯝꯕ ꯃꯇꯝꯗ ꯑꯩꯈꯣꯏ ꯊꯦꯕꯁꯤ ꯑꯩꯈꯣꯏꯒꯤ ꯃꯥꯒꯤ ꯁꯥꯒꯤ ꯑꯣꯏꯅ ꯃꯣꯏꯒꯤ ꯁꯥꯍꯤꯡꯗꯨꯒꯤ ꯑꯣꯏꯅ ꯌꯣꯟꯕꯒꯤ ꯈꯣꯠꯄꯒꯤ ꯆꯥꯕꯒꯤ ꯈꯣꯠꯄꯒꯤ ꯑꯣꯏꯅ ꯑꯩꯈꯣꯏ ꯌꯣꯛꯆꯕꯅꯤ ꯑꯗꯨꯕꯨ ꯑꯩꯈꯣꯏ ꯑꯇꯣꯞꯄꯗ ꯅꯥꯀꯟꯗ ꯀꯩꯀꯩ ꯇꯧꯕ ꯌꯥꯒꯦ ꯍꯥꯏꯕ ꯃꯇꯝꯗ ꯊꯦꯕꯒꯤ ꯃꯇꯨ ꯊꯦꯕꯒꯤ ꯁꯎꯟ ꯑꯗꯨ ꯃꯌꯥꯝꯅ ꯂꯩꯅꯕ ꯈꯣꯠꯅꯕ ꯌꯥꯎꯋꯤ ꯂꯦꯗꯔ ꯀꯩꯀꯥ ꯁꯦꯝꯅꯕ ꯃꯣꯏꯒꯤ ꯐꯤ ꯀꯩꯀꯥ ꯁꯦꯝꯅꯕ ꯈꯣꯠꯅꯕ ꯑꯗꯨꯗꯪꯁꯨ ꯅꯠꯇꯅ ꯑꯉꯥꯡꯒꯩꯅꯁꯨ ꯍꯥꯏꯗꯤ ꯃꯣꯏꯒꯤ ꯀꯩꯅꯣ ꯑꯣꯏꯅ ꯄꯦꯠ ꯑꯣꯏꯅ ꯃꯣꯏꯒꯤ ꯁꯥꯟꯅꯅꯕ ꯈꯣꯠꯅꯕꯕꯨ ꯑꯣꯏꯅ ꯃꯤꯠ ꯃꯤꯠ ꯅꯨꯡꯉꯥꯏꯅꯕ ꯈꯣꯠꯅꯕꯒꯤ ꯑꯣꯏꯅꯁꯨ ꯊꯦꯕ ꯈꯣꯠꯄ ꯂꯩꯅꯕ ꯈꯣꯠꯅꯕꯁꯨ ꯇꯧꯋꯤ ꯑꯗꯨꯒ ꯉꯥꯅꯨꯒ ꯌꯦꯟꯒꯁꯤꯗꯤ ꯑꯩꯈꯣꯏꯒꯤ ꯑꯇꯣꯞꯄ ꯀꯔꯤ ꯑꯅꯝꯕꯅ ꯑꯩ ꯑꯩꯈꯣꯏ ꯁꯥ ꯁꯥꯍꯤꯡꯗꯨꯒꯤ ꯑꯣꯏꯅ ꯌꯦꯟꯒꯤ ꯌꯦꯟꯒꯤ ꯃꯁꯥꯗꯨꯒꯤ ꯑꯣꯏꯅ ꯉꯥꯅꯨ ꯃꯁꯥꯗꯨꯒꯤ ꯑꯣꯏꯅ ꯌꯣꯛꯄꯅꯤ ꯑꯗꯨꯕꯨ ꯑꯇꯣꯞꯄꯗ ꯀꯩꯀꯩꯗ ꯁꯤꯖꯤꯟꯅꯒꯦ ꯍꯥꯏ ꯃꯇꯝꯗ ꯑꯩꯈꯣꯏ ꯑꯇꯣꯞꯄ ꯀꯩꯀꯩ ꯄꯥꯡꯒꯟ ꯂꯩꯕ ꯂꯩꯕ ꯈꯣꯠꯄ ꯇꯧꯕ ꯀꯌꯥ ꯃꯇꯝꯗ ꯌꯦꯔꯨꯝ ꯀꯩꯀꯥ ꯑꯩꯈꯣꯏ ꯌꯣꯟꯒꯜꯂꯤ ꯑꯅꯝꯕꯅ ꯌꯦꯟꯒꯤ ꯃꯔꯨꯝꯁꯤꯅ ꯈꯤꯇꯪ ꯍꯣꯡꯉꯤ ꯉꯥꯅꯨꯒꯤꯁꯤꯅ ꯈꯤꯇꯪ ꯇꯥꯡꯉꯤ ꯑꯗꯨꯗꯪꯁꯨ ꯅꯠꯇꯅ ꯌꯦꯔꯨꯝ ꯌꯦꯔꯨꯝꯗꯨꯅ ꯃꯆꯥ ꯑꯣꯜꯍꯜꯂꯒ ꯃꯆꯥ ꯌꯣꯟꯕ ꯈꯣꯠꯄ ꯍꯥꯏꯁꯨ ꯇꯧꯋꯤ ꯑꯗꯨꯅ ꯁꯤꯒꯤ ꯁꯥ ꯑꯍꯨꯝꯁꯤ ꯊꯦꯕ ꯑꯗꯒꯤ ꯌꯦꯟ ꯑꯗꯒꯤ ꯉꯥꯅꯨ ꯀꯩꯀꯥꯁꯤ ꯇꯧꯔ ꯈꯣꯠꯂꯒ ꯃꯣꯏꯒꯤ ꯃꯦꯟ ꯑꯣꯏꯅ ꯇꯧꯕ ꯄꯣꯠꯇꯨꯗꯪꯁꯨ ꯅꯠꯇꯅ ꯑꯩꯈꯣꯏꯒꯤ ꯅꯥꯀꯟ ꯅꯥꯀꯟꯗ ꯑꯩꯈꯣꯏ ꯄꯩꯁꯥ ꯃꯌꯥꯝ ꯑꯃ ꯊꯣꯛꯐꯝ ꯑꯃꯁꯨ ꯂꯩ ꯁꯤꯃꯉꯥꯏꯔꯦ